ꯁꯣꯝꯁꯦ ꯊꯥꯡꯒꯗ ꯂꯩꯕꯤꯕ ꯃꯤ ꯑꯣꯏꯕꯤꯔꯕ꯭ꯔꯥ ꯑꯩꯁꯦ ꯂꯝ ꯀꯣꯏꯕ ꯂꯝ ꯀꯣꯏꯕ ꯂꯥꯛꯀꯦ ꯇꯧꯕꯅꯦ ꯑꯗꯣ ꯂꯝ ꯀꯣꯏꯕ ꯂꯥꯛꯄꯁꯦ ꯀꯔꯤꯅ ꯂꯥꯛꯄꯅ ꯐꯒꯗꯒꯦ ꯍꯥꯏꯕꯗꯨ ꯈꯪꯖꯗꯕ ꯑꯗꯨ ꯀꯔꯝꯕ ꯒꯥꯔꯤꯅ ꯂꯥꯛꯄꯅ ꯐꯕ꯭ꯔꯥ ꯀꯔꯤꯅ ꯂꯥꯛꯄꯅ ꯐꯕꯅꯣꯗꯤ ꯑꯝꯇꯪ ꯈꯪꯖꯅꯤꯡꯕ

ꯑꯗꯣ ꯍꯤꯒꯨꯝꯕꯗꯤ ꯑꯗꯨꯝ ꯌꯥꯒꯗꯕ ꯅꯠꯇ꯭ꯔꯣ

ꯑꯩ ꯁꯤꯗꯒꯤ ꯑꯗꯨꯝ ꯒꯥꯔꯤꯒ ꯂꯥꯛꯑꯒꯦ ꯑꯗꯨꯒ ꯃꯐꯝꯗꯨꯗ ꯄꯥꯎ ꯐꯥꯎꯅꯔꯒ ꯑꯩꯗꯤ ꯈꯪꯗꯕꯅꯤꯅ ꯁꯣꯝꯒ ꯄꯥꯎ ꯐꯥꯎꯅꯔꯒ ꯑꯩ ꯍꯤꯅꯕꯨ ꯑꯣꯏꯔꯣ ꯃꯣꯇꯣꯔ ꯕꯨꯠꯅꯕꯨ ꯑꯣꯏꯔꯣ ꯂꯝ ꯀꯣꯏꯕꯗꯣ ꯌꯦꯡꯅꯤꯡꯉꯤ ꯑꯗꯨ ꯑꯣꯖꯥꯅ ꯁꯣꯝꯗ ꯂꯥꯏꯟ ꯈꯔ ꯇꯧꯕꯤꯕ ꯌꯥꯒꯗ꯭ꯔꯣ

ꯑꯗꯨ ꯃꯣꯏꯒꯤꯗꯣ ꯑꯩꯅ ꯈꯟꯕꯗ ꯃꯈꯣꯏꯗꯣ ꯇꯤꯛꯀꯦꯠ ꯀꯌꯥꯃꯨꯛ ꯂꯩꯕꯒꯦ ꯍꯥꯟꯅ ꯕꯨꯛꯀꯤꯡ ꯇꯧꯒꯗ꯭ꯔꯥ ꯀꯃꯥꯏ ꯇꯧꯒꯦ ꯑꯣ ꯐꯔꯦ ꯐꯔꯦ ꯑꯗꯨꯗꯤ ꯑꯩ ꯂꯥꯛꯑꯝꯗꯥꯏꯗ ꯑꯗꯨꯝ ꯀꯣꯜ ꯇꯧꯖꯔꯛꯑꯒꯦ ꯑꯗꯨꯒ ꯄꯥꯎ ꯐꯥꯎꯅꯔꯁꯤꯀꯣ ꯐꯔꯦ ꯐꯔꯦ ꯊꯝꯖꯔꯒꯦ